ꯑꯩꯅ ꯉꯔꯥꯡ ꯑꯦꯌꯥꯔꯐꯣꯟ ꯕ꯭ꯂꯨꯇꯨꯠ ꯑꯃ ꯂꯧꯕꯅꯦ ꯑꯗꯨ ꯅꯥꯀꯟ ꯅꯥꯝꯃꯒꯤ ꯏꯁꯄꯤꯀꯔꯁꯦ ꯆꯠꯂꯤ ꯅꯥꯀꯟ ꯅꯥꯝꯃꯅ ꯆꯠꯇꯦ ꯌꯥꯝ ꯐꯔꯝꯗꯧꯔꯅ ꯂꯧꯕꯅꯦ ꯑꯗꯣ ꯌꯥꯗ꯭ꯔꯦ ꯄꯣꯠꯁꯦ ꯀ꯭ꯋꯥꯂꯤꯇꯤ ꯂꯩꯇꯕ ꯄꯣꯠ ꯑꯣꯏꯔ ꯃꯥꯜꯂꯦ ꯃꯩ ꯆꯥꯔꯖꯤꯡꯁꯨ ꯈꯥꯡꯗꯦ ꯑꯦꯠꯚꯔꯇꯥꯏꯁꯇꯗꯤ ꯐꯗꯧ ꯃꯥꯜꯂꯦꯅ ꯂꯧꯔꯨꯕꯅꯤ ꯑꯗꯣ ꯄꯣꯠꯁꯦ ꯌꯥꯔꯝꯗ꯭ꯔꯦ ꯌꯥꯝ ꯐꯠꯇ꯭ꯔꯦ ꯄꯣꯠꯁꯦ